ꯍꯜꯂꯣ ꯑꯣ ꯁꯤꯁꯦ ꯄ꯭ꯔꯤꯌꯣꯇꯥ ꯑꯣꯏꯔꯕꯣ ꯑꯣ ꯑꯩ ꯐꯅꯦꯛꯀꯤ ꯃꯔꯝꯗ ꯀꯩꯅꯣꯝꯇ ꯍꯪꯒꯦ ꯇꯧꯕꯅꯦ ꯑꯣ ꯅꯣꯏ ꯁꯤꯗ ꯅꯣꯏ ꯁꯤꯗ ꯁꯦꯠꯅꯔꯤꯕ ꯑꯔꯥꯡꯕ ꯑꯃꯒ ꯑꯆꯝꯕ ꯑꯃꯒ ꯑꯗꯨꯏ ꯃꯔꯝꯗꯨ ꯑꯝꯇ ꯈꯤꯇꯪ ꯑꯦꯛꯁꯄ꯭ꯂꯦꯟ ꯇꯧꯕꯤꯔꯛꯑꯣꯅꯦ

ꯎꯝ

ꯑꯣ ꯑꯗꯨ ꯃꯣꯏ ꯐꯅꯦꯛꯁꯤ ꯀꯔꯝꯕ ꯃꯈꯜꯒꯤ ꯂꯪꯒꯨꯝꯕꯅ ꯁꯥꯕ ꯖꯥꯠꯅꯣ ꯃꯣꯏꯁꯦ

ꯑꯗꯨ ꯌꯨꯝꯗꯒꯨꯝꯕ ꯂꯩ ꯀꯥꯟꯗꯗꯤ ꯀꯔꯝꯕ ꯐꯅꯦꯛꯅ ꯑꯌꯥꯝꯕ ꯁꯦꯠꯅꯕꯅꯣ

ꯂꯩꯁꯥꯕꯤ ꯃꯧ ꯑꯗꯨꯝ ꯏꯌꯥ ꯌꯥꯕ꯭ꯔꯥ ꯁꯦꯠꯄꯁꯦ

ꯑꯗꯨꯝ ꯃꯣꯏ ꯃꯃꯜꯁꯤꯗꯤ ꯀꯃꯥꯏꯅ ꯇꯧꯒꯦ ꯐꯅꯦꯛꯁꯦ ꯍꯥꯏꯗꯤ ꯃꯣꯏ ꯂꯪ ꯃꯈꯜ ꯃꯈꯜꯗꯨꯒꯤ ꯑꯗꯨꯝ ꯃꯃꯜꯗꯨꯁꯨ ꯈꯦꯠꯅꯕ꯭ꯔꯥ ꯎꯝ

ꯎꯝ ꯍꯣꯏ ꯍꯣꯏ ꯌꯥꯝ ꯅꯨꯡꯉꯥꯏꯖꯔꯦ ꯑꯗꯨꯑꯣꯏꯗꯤ

ꯍꯣꯏ ꯍꯣꯏ